ꯑꯥꯎ ꯍꯥꯏꯕꯤꯌꯣ ꯑꯥꯎ ꯃꯥꯅꯦ ꯑꯥꯎ ꯇꯥꯛꯆꯒꯦ ꯌꯥꯅꯤ ꯑꯗꯣ ꯁꯣꯝꯅ ꯂꯩꯔꯤꯕ ꯂꯣꯀꯦꯁꯟꯁꯦ ꯍꯥꯏꯐꯦꯠ ꯍꯥꯏꯕꯤꯌꯨꯅꯦ ꯑꯩꯉꯣꯟꯗ ꯑꯣꯀꯦ ꯑꯗꯨꯗꯤ ꯁꯣꯝꯅ ꯂꯩꯕꯤꯔꯤꯕꯁꯦ ꯀ꯭ꯂꯥꯁꯤꯛ ꯍꯣꯇꯦꯜ ꯃꯌꯥ ꯑꯣꯏꯕꯅꯤꯅ ꯏꯃꯥ ꯃꯥꯔꯀꯦꯠ ꯁꯣꯝꯅ ꯈꯪꯕꯤꯔꯝꯃꯅꯤꯀꯣ ꯅꯨꯄꯤ ꯃꯌꯥꯝꯇꯪꯅ ꯀꯩꯍꯥꯏꯇꯥꯔꯦ ꯅꯨꯄꯤ ꯃꯌꯥꯝꯇꯅ ꯐꯝꯕ ꯃꯥꯔꯀꯦꯠ ꯑꯃꯅꯦꯕ ꯁꯤ ꯁꯤ ꯃꯥꯔꯀꯦꯠꯁꯤꯗ ꯑꯣ ꯍꯥꯏꯕꯤꯌꯨ ꯌꯥꯅꯤ ꯁꯣꯝꯅ ꯂꯩꯕꯤꯅꯤꯡꯏꯕ ꯄꯣꯠꯁꯦ ꯂꯩꯅꯤꯡ ꯇꯥꯔꯗꯤ ꯀꯩꯍꯥꯏꯇꯥꯔꯦ ꯏꯁꯀꯣꯟꯒꯨꯝꯕ ꯁꯤꯒꯨꯝꯕꯗꯁꯨ ꯁꯣꯝꯅ ꯂꯩꯅꯤꯡ ꯔꯥꯙꯥ ꯀ꯭ꯔꯤꯁꯅꯒꯤ ꯃꯨꯔꯇꯤ ꯁꯤꯒꯨꯝꯕ ꯃꯌꯥꯝ ꯑꯃꯁꯨ ꯑꯁ꯭ꯋꯥꯏꯗ ꯌꯣꯜꯂꯦ ꯑꯗꯒꯤ ꯀ꯭ꯂꯥꯁꯤꯛ ꯍꯣꯇꯦꯜ ꯑꯁꯣꯝ ꯅꯥꯀꯟꯗꯒꯤ ꯈꯇꯪ ꯆꯠꯂꯒꯁꯨ ꯖꯁ ꯒꯝꯕꯤꯔ ꯁꯣꯄꯤꯡ ꯑꯁꯤꯒꯨꯝꯕ ꯄꯧꯅꯥ ꯕꯖꯥꯔ ꯑꯁꯤꯗꯁꯨ ꯃꯌꯥꯝ ꯑꯃ ꯌꯣꯜꯂꯦꯀꯣ ꯑꯗꯣ ꯁꯣꯝꯅ ꯂꯩꯕꯤꯅꯤꯡꯏꯕ ꯄꯣꯠꯁꯤꯡ ꯁꯣꯝꯅ ꯒꯥꯏꯗꯂꯥꯏꯟꯒꯨꯝꯕ ꯄꯥꯝꯕꯤ ꯇꯥꯔꯁꯨ ꯑꯩꯉꯣꯟꯗ ꯑꯗꯨꯝ ꯍꯥꯏꯕꯤꯌꯣ ꯑꯩ ꯑꯗꯨꯝ ꯁꯣꯝꯒꯤ ꯃꯇꯦꯡ ꯄꯥꯡꯖꯒꯦ ꯁꯣꯝꯅ ꯃꯅꯤꯄꯨꯔꯗ ꯈꯛꯇꯃꯛ ꯐꯪꯕ ꯄꯣꯠ ꯄꯥꯝꯖꯩ ꯍꯥꯏꯔꯕꯅꯤꯅ ꯃꯅꯤꯄꯨꯔꯗ ꯈꯇꯪ ꯐꯪꯕ ꯄꯣꯠ ꯍꯥꯏꯕꯁꯦ ꯑꯩꯈꯣꯏꯒꯤ ꯈꯨꯠꯅ ꯁꯥꯖꯕ ꯅꯨꯄꯤꯁꯤꯡꯒꯤ ꯃꯩꯇꯩ ꯅꯨꯄꯤꯁꯤꯡꯒꯤ ꯈꯨꯠꯅ ꯁꯥꯖꯕ ꯕꯦꯛ ꯑꯗꯒꯤꯗꯤ ꯂꯥꯏꯙꯤꯕꯤ ꯑꯁꯤꯒꯨꯝꯕ ꯃꯌꯥꯝꯁꯦ ꯂꯣꯏꯅꯃꯛ ꯏꯃꯥ ꯃꯥꯔꯀꯦꯠꯁꯤꯗ ꯂꯣꯏꯅ ꯐꯪꯉꯦ ꯁꯣꯝꯅ ꯍꯥꯟꯅ ꯆꯠꯂꯨꯔꯦ ꯍꯥꯏꯔꯕꯅꯤꯅ ꯁꯤꯗꯗꯤ ꯂꯣꯏꯅ ꯏꯃꯥꯁꯤꯡꯅ ꯄꯣꯠꯐꯝꯗ ꯐꯝꯃꯒ ꯂꯣꯏꯅ ꯌꯣꯜꯂꯦ ꯑꯗꯣ ꯁꯣꯝꯅ ꯄꯥꯝꯕꯤꯔꯤꯕ ꯀꯧꯅꯥꯒꯤ ꯑꯣꯏꯒꯦꯔꯥ ꯑꯃꯒꯤ ꯑꯣꯏꯒꯦꯔꯥ ꯁꯤꯁꯦ ꯂꯣꯏꯅ ꯈ꯭ꯋꯥꯏꯔꯝꯕꯟ ꯃꯥꯔꯀꯦꯠꯁꯤꯗ ꯂꯣꯏꯅ ꯂꯩꯌꯦ ꯁꯣꯝꯅ ꯄꯥꯝꯕꯤꯔꯤꯕ ꯄꯣꯠꯇꯣ ꯁꯤꯗꯒꯤ ꯑꯗꯨꯝ ꯂꯩꯕꯤꯕ ꯌꯥꯅꯤ ꯑꯗꯨ ꯁꯣꯝꯅ ꯃꯅꯤꯄꯨꯔꯗ ꯈꯛꯇꯃꯛ ꯐꯪꯕ ꯄꯣꯠ ꯍꯥꯏꯔꯒꯗꯤ ꯑꯩ ꯁꯣꯝꯗ ꯈꯔ ꯑꯗꯨꯝ ꯍꯥꯏꯖꯒꯦ ꯁꯣꯝꯅ ꯂꯩꯕꯤꯅꯤꯡꯕ ꯄꯣꯠꯇꯣ ꯑꯗꯨꯝ ꯊꯤꯕꯤꯌꯣ ꯁꯤꯗꯒꯤ ꯌꯥꯅꯤꯅ ꯀꯩ ꯍꯥꯏꯕꯇꯥꯔꯦ ꯑꯩꯈꯣꯏ ꯃꯩꯇꯩ ꯅꯨꯄꯤꯁꯤꯡꯅ ꯁꯥꯕ ꯁꯣꯝꯒꯤ ꯏꯃꯥꯒꯨꯝꯕ ꯑꯁꯤꯒꯨꯝꯕꯒꯤ ꯂꯩꯕꯤꯒꯦ ꯍꯥꯏꯇꯥꯔꯗꯤ ꯃꯩꯇꯩ ꯅꯨꯄꯤꯁꯤꯡꯒꯤ ꯏꯌꯣꯡ ꯍꯥꯏꯕ ꯃꯌꯨꯝ ꯃꯌꯨꯝꯗ ꯈꯨꯠꯅ ꯁꯥꯖꯕ ꯐꯤ ꯃꯌꯥꯝ ꯑꯃ ꯂꯩ ꯑꯁꯤꯒꯨꯝꯕ ꯈꯨꯗꯝ ꯑꯣꯏꯅ ꯍꯥꯏꯔꯕꯗ ꯔꯥꯅꯤ ꯐꯤ ꯋꯥꯡꯈꯩ ꯐꯤ ꯐꯤꯒꯦ ꯁꯤꯁꯦ ꯏꯃꯥ ꯃꯥꯔꯀꯦꯠꯇ ꯅꯤꯡꯊꯤꯅ ꯃꯔꯥꯡ ꯀꯥꯏꯅ ꯌꯣꯜꯂꯦ ꯁꯣꯝ ꯁꯤꯗꯒꯤ ꯈꯟꯕꯤꯕꯁꯨ ꯌꯥꯒꯅꯤ ꯑꯗꯒꯤ ꯀꯧꯅꯥꯅ ꯁꯥꯕ ꯕꯦꯛ ꯑꯗꯒꯤꯗꯤ ꯁꯣꯝꯅ ꯗꯦꯀꯣꯔꯦꯁꯟ ꯑꯣꯏꯅ ꯊꯝꯒꯦ ꯍꯥꯏꯔꯕꯗ ꯉꯥ ꯐꯥꯕꯗ ꯁꯤꯖꯤꯟꯅꯕ ꯃꯌꯥꯝ ꯑꯃꯁꯨ ꯂꯩ ꯁꯤꯁꯦ ꯁꯣꯝꯒꯤ ꯌꯨꯝꯗ ꯗꯦꯀꯣꯔꯦꯁꯟ ꯑꯣꯏꯅ ꯊꯝꯕꯗꯁꯨ ꯑꯗꯨꯝ ꯌꯥꯥꯝꯅ ꯐꯖꯒꯅꯦꯅ ꯈꯜꯂꯤ ꯁꯤꯁꯨ ꯂꯩꯔꯦ ꯑꯗꯒꯤꯗꯤ ꯑꯇꯣꯞꯄ ꯄꯣꯠ ꯆꯩ ꯂꯥꯏꯙꯤꯕꯤꯅꯆꯤꯡꯕ ꯈꯨꯠꯅ ꯁꯥꯕ ꯃꯌꯥꯝ ꯑꯃꯁꯨ ꯂꯩ ꯁꯤꯗꯒꯤ ꯑꯗꯨꯝ ꯈꯟꯕꯤꯌꯣ ꯌꯥꯅꯦꯅ ꯈꯜꯂꯦ ꯑꯗꯣ ꯁꯣꯝꯅ ꯄꯥꯝꯕꯤꯔꯤꯕ ꯄꯣꯠꯇꯣ ꯃꯈꯥ ꯇꯥꯅ ꯑꯩꯉꯣꯟꯗ ꯍꯪꯕꯤꯅꯤꯡꯕ ꯂꯩꯔꯗꯤ ꯑꯗꯨꯝ ꯍꯪꯕꯤꯔꯛꯑꯣ ꯑꯗꯨꯒ ꯁꯣꯝ ꯒꯥꯏꯠꯂꯥꯏꯟ ꯄꯥꯝ ꯇꯥꯔꯁꯨ ꯑꯗꯨꯝ ꯍꯥꯏꯕꯤꯔꯛꯑꯣ ꯊꯥꯒꯠꯆꯔꯤ